ꯑꯩꯅ ꯆꯦꯟꯕ ꯃꯇꯝꯗ ꯍꯛꯆꯥꯡꯗ ꯌꯥꯝꯅ ꯀꯥꯟꯅꯕ ꯐꯪꯉꯦ ꯍꯥꯏꯕꯗꯤ ꯍꯛꯆꯥꯡꯁꯦ ꯆꯥ ꯆꯥꯔꯒ ꯇꯨꯝꯃꯒ ꯂꯩꯔꯕꯗꯤ ꯆꯦꯜꯂꯒ ꯍꯨꯃꯥꯡ ꯑꯃ ꯐꯥꯎꯕ ꯊꯣꯛꯍꯟꯗ꯭ꯔꯕꯗꯤ ꯍꯛꯆꯥꯡꯁꯦ ꯂꯥꯏꯅꯥ ꯀꯌꯥꯝ ꯑꯃ ꯌꯥꯎꯔꯛꯀꯅꯤ ꯍꯛꯆꯥꯡꯁꯦ ꯂꯥꯏꯅꯥ ꯌꯥꯝꯅ ꯅꯥꯕ ꯍꯦꯜꯂꯛꯀꯅꯤ ꯃꯔꯝ ꯑꯗꯨꯅ ꯆꯦꯜꯂꯤꯕ ꯃꯈꯩꯗꯤ ꯍꯛꯆꯥꯡꯗ ꯍꯨꯃꯥꯡ ꯊꯣꯛꯂꯕꯗꯤ ꯍꯛꯆꯥꯡꯗ ꯅꯥꯔꯛꯀꯗꯧꯕ ꯂꯥꯏꯅꯥ ꯃꯌꯥꯝꯁꯤꯁꯨ ꯉꯥꯛꯊꯣꯛꯄ ꯉꯝꯃꯦ ꯍꯥꯏꯕꯗꯤ ꯍꯧꯖꯤꯛꯀꯥꯟꯁꯦ ꯆꯥꯔꯤꯕ ꯆꯤꯟꯖꯥꯛꯁꯤꯅ ꯃꯔꯝ ꯑꯣꯏꯔꯒ ꯑꯦꯛꯁꯔꯁꯥꯏꯁꯀꯨꯝꯕ ꯆꯦꯟꯕꯁꯤꯁꯨ ꯁꯨꯛꯌꯥꯎ ꯌꯥꯎꯗ꯭ꯔꯗꯤ ꯆꯥꯕ ꯈꯛꯇꯗ ꯂꯩꯔꯕꯗꯤ ꯍꯛꯆꯥꯡꯁꯦ ꯌꯥꯝꯅ ꯅꯥꯕ ꯃꯁꯤꯡ ꯍꯦꯛꯒꯠꯂꯛꯑꯦ ꯂꯥꯏꯅꯥꯁꯤꯡꯁꯨ ꯖꯥꯠ ꯖꯥꯠ ꯌꯥꯝꯅ ꯂꯩꯈꯠꯂꯛꯑꯦ ꯑꯗꯨꯅ ꯆꯦꯜꯂꯤꯕ ꯃꯈꯩꯗꯤ ꯍꯛꯆꯥꯡꯗ ꯌꯥꯝꯅ ꯀꯥꯟꯅꯕ ꯍꯦꯜꯂꯦ ꯑꯗꯨꯅ ꯌꯥꯔꯤꯕꯃꯈꯩꯗꯤ ꯑꯌꯨꯛ ꯅꯨꯃꯤꯗꯥꯡꯁꯦ ꯆꯦꯟꯕ ꯌꯥꯝꯅ ꯃꯊꯧ ꯇꯥꯏꯌꯦ ꯂꯥꯏꯅꯥ ꯏꯁꯥꯗ ꯂꯩꯍꯜꯂꯣꯏꯒꯦ ꯍꯥꯏꯔꯕꯗꯤ ꯆꯦꯜꯂꯤꯕ ꯃꯈꯩ ꯌꯥꯝꯅ ꯐꯩꯌꯦ ꯑꯗꯨꯅ ꯏꯁꯥꯁꯦ ꯆꯦꯜꯂꯒ ꯍꯛꯆꯥꯡꯗꯒꯤ ꯂꯥꯛꯀꯗꯧꯕ ꯊꯣꯛꯂꯛꯀꯗꯧꯕ ꯍꯛꯆꯥꯡꯗ ꯄꯣꯛꯂꯛꯀꯗꯧꯕ ꯂꯥꯏꯅꯥ ꯃꯌꯥꯝꯁꯤꯗꯒꯤ ꯉꯥꯛꯊꯣꯛꯄ ꯉꯝꯍꯜꯂꯦ ꯆꯦꯟꯕꯁꯤꯅ ꯃꯔꯝ ꯑꯣꯏꯔꯒ